ꯑꯩꯈꯣꯏ ꯂꯝꯒꯤ ꯃꯤꯗꯤꯌꯥꯁꯤ ꯑꯩꯅ ꯈꯟꯕꯗ ꯋꯥ ꯈꯔ ꯍꯥꯏꯐꯝ ꯊꯣꯛꯄ ꯍꯥꯏꯕ ꯋꯥꯠꯂꯤꯕ ꯃꯥꯜꯂꯤ ꯍꯥꯏꯕ ꯌꯥꯕ ꯋꯥꯕꯨꯗꯤ ꯃꯌꯥꯝꯅꯤ ꯑꯗꯨꯒ ꯃꯈꯣꯏ ꯊꯕꯛꯁꯨ ꯐꯖꯅ ꯇꯧꯋꯤ ꯑꯗꯨ ꯑꯣꯏꯔꯁꯨ ꯑꯩꯅ ꯎꯠꯍꯟꯅꯤꯡꯕ ꯄꯥꯎ ꯈꯔ ꯂꯩ ꯑꯩꯈꯣꯏ ꯂꯩꯀꯥꯏꯒꯤ ꯐꯧꯒ ꯑꯦꯟꯁꯥꯡ ꯅꯥꯄꯤ ꯊꯥꯕ ꯍꯧꯕ ꯑꯗꯨꯒ ꯃꯔꯤ ꯂꯩꯅꯕ ꯑꯋꯥ ꯅꯨꯡꯉꯥꯏꯁꯤꯡꯅ ꯆꯤꯡꯕ ꯑꯗꯨꯒ ꯑꯩꯈꯣꯏꯗ ꯁꯤꯖꯤꯟꯅꯔꯤꯕ ꯃꯑꯣꯡ ꯃꯇꯧ ꯊꯥꯅꯉꯥꯏ ꯎꯠꯍꯟꯅꯤꯡꯉꯦ ꯑꯁꯤꯈꯛ ꯅꯠꯇꯅ ꯑꯩꯈꯣꯏ ꯁ꯭ꯋꯥꯏꯒꯤ ꯃꯩ ꯏꯁꯤꯡ ꯅꯨꯡꯁꯤꯠ ꯌꯨꯝ ꯁꯥꯕꯒꯤ ꯃꯑꯣꯡ ꯃꯇꯧꯒꯁꯦ ꯎꯠꯄ ꯄꯥꯝꯃꯤ ꯂꯝꯕꯤ ꯐꯠꯇ꯭ꯔꯤꯕ ꯑꯗꯨꯗꯒꯤ ꯊꯣꯡ ꯂꯩꯇꯕ ꯀꯣꯏꯂꯥꯁ ꯐꯖꯅ ꯊꯥꯗꯕ ꯆꯤꯡ ꯀꯥꯕꯗ ꯋꯥꯔꯤꯕ ꯁꯣꯔꯣꯛ ꯌꯥꯗꯕꯗꯒꯤ ꯑꯁꯤꯅ ꯆꯤꯡꯕꯁꯤꯁꯨ ꯎꯠꯄ ꯃꯔꯨꯅꯤ ꯍꯥꯏꯅ ꯊꯥꯖꯩ ꯑꯩꯈꯣꯏ ꯁ꯭ꯋꯥꯏꯗ ꯑꯅꯥ ꯑꯌꯦꯛ ꯂꯥꯛꯄꯒꯤ ꯂꯥꯏꯌꯦꯡꯁꯪꯒ ꯍꯤꯗꯥꯛꯀꯤ ꯑꯋꯥꯠꯄꯁꯩ ꯃꯤꯑꯣꯟꯗ ꯈꯪꯍꯟꯅꯤꯡꯉꯦ ꯑꯁꯤꯈꯛ ꯅꯠꯇꯅ ꯑꯩꯈꯣꯏꯒꯤ ꯂꯝꯒꯤ ꯑꯉꯥꯡꯁꯤꯡꯒꯤ ꯂꯥꯏꯔꯤꯛ ꯇꯝꯐꯝ ꯑꯩꯈꯣꯏ ꯁ꯭꯭ꯋꯥꯏꯒꯤ ꯅꯥꯠ ꯑꯃꯁꯨꯡ ꯍꯔꯥꯎ ꯀꯨꯝꯍꯩ ꯆꯥꯅ ꯊꯛꯅꯕꯅꯆꯤꯡꯕꯁꯤꯡꯁꯦ ꯃꯤꯌꯥꯝ ꯃꯤꯌꯥꯝꯗ ꯎꯠꯅꯤꯡꯉꯤ ꯑꯁꯤꯁꯤꯡꯁꯦ ꯂꯣꯏꯃꯛꯇ ꯎꯠꯂꯕꯗꯤ ꯑꯩꯈꯣꯏ ꯈꯨꯟꯒꯪꯒꯤ ꯃꯔꯝꯗ ꯈꯪꯕ ꯉꯝꯒꯅꯤ ꯑꯩꯅ ꯊꯥꯖꯩ